ꯌꯥꯝ ꯅꯨꯡꯉꯥꯏꯖꯔꯦ ꯀꯀꯥ ꯑꯩꯒꯤ ꯈꯨꯗꯣꯡ ꯆꯥꯗꯕ ꯇꯟꯖꯥꯁꯤꯗ ꯑꯩꯅ ꯀꯧꯕꯗ ꯀꯀꯥꯅ ꯂꯥꯛꯄꯤꯔꯒ ꯑꯩꯒꯤꯗꯃꯛ ꯃꯇꯦꯡ ꯄꯥꯡꯗꯨꯅ ꯑꯩꯕꯨ ꯇꯦꯛꯇ ꯀꯥꯏꯗꯕꯤꯗ ꯌꯨꯝ ꯐꯥꯎꯕ ꯌꯧꯍꯟꯕꯤꯗꯨꯅ ꯐꯖꯅ ꯇꯦꯛꯇ ꯀꯥꯏꯗꯅ ꯊꯕꯤꯔꯝꯕꯒꯤꯗꯃꯛ ꯍꯟꯅ ꯍꯟꯅ ꯊꯥꯒꯠꯆꯔꯤ ꯑꯗꯨꯒ ꯃꯇꯨꯡꯗꯁꯨ ꯀꯀꯥ ꯍꯣꯏꯒꯤ ꯑꯦꯖꯦꯟꯁꯤꯁꯤꯁꯨ ꯀꯨꯏꯅ ꯁꯥꯡꯅ ꯃꯌꯥꯝꯒꯤ ꯁꯦꯕꯥ ꯇꯧꯕ ꯉꯝꯕ ꯑꯣꯏꯕꯤꯌꯨ ꯑꯗꯨꯒ ꯑꯩꯒꯤ ꯗꯔꯀꯥꯔ ꯂꯩꯕ ꯃꯇꯝꯗꯁꯨ ꯀꯀꯥ ꯍꯣꯏꯒꯤ ꯑꯦꯖꯦꯟꯁꯤꯁꯤꯗ ꯑꯗꯨꯝ ꯄꯥꯎ ꯐꯥꯎꯖꯔꯛꯀꯦ ꯌꯥꯝ ꯍꯟꯅ ꯍꯟꯅ ꯊꯥꯒꯠꯆꯔꯤ